ꯍꯂꯣ ꯁꯤ ꯊꯧꯕꯥꯜ ꯐꯔꯅꯤꯆꯔ ꯑꯣꯏꯕꯤꯔꯕ ꯅꯠꯇ꯭ꯔꯣ ꯅꯣꯏꯅ ꯅꯣꯏꯗ ꯆꯜꯂꯛꯄ ꯐꯃꯨꯡꯁꯦ ꯌꯥꯝꯅ ꯍꯥꯏꯗꯤ ꯌꯥꯝ ꯐꯖꯩ ꯑꯗꯨꯒ ꯀꯥꯡꯈꯟ ꯆꯩꯈꯣꯛꯁꯨ ꯌꯥꯝ ꯂꯤꯡꯉꯦ ꯑꯗꯨꯒ ꯌꯥꯝ ꯐꯖꯅ ꯅꯣꯏꯒꯤꯁꯤ ꯁꯦꯝ ꯁꯥꯔꯒ ꯍꯥꯏꯗꯤ ꯌꯥꯝ ꯑꯄꯦꯟꯕꯗꯣ ꯑꯣꯏꯖꯔꯦ ꯑꯩꯒꯤ ꯀꯥꯗ ꯊꯥꯕꯗꯁꯨ ꯌꯥꯝꯅ ꯄꯛꯆꯕ ꯐꯖꯕ ꯑꯃ ꯑꯣꯏꯔꯦ ꯑꯗꯨꯅ ꯌꯥꯝ ꯊꯥꯒꯠꯆꯔꯤ ꯃꯇꯨꯡ ꯁꯨ ꯑꯗꯨꯝ ꯆꯟꯕ ꯆꯟꯅꯕ ꯍꯣꯠꯅꯖꯔꯒꯦ ꯗꯤꯁꯀꯥꯎꯟ ꯑꯗꯨ ꯗꯤꯁꯀꯥꯎꯟ ꯑꯗꯣ ꯑꯗꯨꯝ ꯄꯤꯕꯤꯌꯣ ꯀ꯭ꯋꯥꯂꯤꯇꯤ ꯌꯥꯝ ꯐꯩ ꯑꯗꯨꯒ ꯑꯗꯨꯝ ꯃꯊꯪꯁꯨ ꯅꯤꯡꯊꯤꯖꯅ ꯇꯧꯕꯤꯔꯛꯑꯣ ꯌꯥꯔꯒꯗꯤ ꯑꯐꯕꯗ ꯑꯣꯏꯅ ꯇꯧꯕꯤꯔꯛꯄꯒꯤ ꯌꯥꯝ ꯊꯥꯒꯠꯆꯔꯤ